ꯂꯥꯈ ꯑꯃꯒ ꯂꯤꯁꯤꯡ ꯇꯔꯥꯒ ꯃꯔꯤ ꯆꯥꯝꯃꯔꯤ ꯅꯤꯐꯨꯅꯤꯊꯣꯏ ꯂꯥꯈ ꯑꯃꯒ ꯂꯤꯁꯤꯡ ꯃꯉꯥꯒ ꯆꯝꯃꯉꯥ ꯃꯔꯤꯐꯨꯅꯤꯊꯣꯏ ꯂꯥꯈ ꯑꯍꯨꯝꯒ ꯂꯤꯁꯤꯡ ꯇꯔꯦꯠ ꯆꯥꯝꯃꯔꯤ ꯀꯨꯟꯒꯃꯥꯊꯣꯏ ꯂꯥꯈ ꯇꯔꯦꯠꯀ ꯂꯤꯁꯤꯡ ꯀꯨꯟꯒ ꯃꯉꯥ ꯆꯥꯝꯃꯔꯤ ꯀꯨꯟꯃꯥꯊꯣꯏ ꯂꯥꯈ ꯃꯥꯄꯟꯒ ꯂꯤꯁꯤꯡ ꯅꯤꯄꯥꯟ ꯆꯥꯝꯃꯔꯤ ꯅꯤꯐꯨꯒ ꯃꯉꯥ